ꯍꯂꯣ ꯂꯝꯖꯤꯡꯕ ꯀꯦꯕ ꯁꯥꯔꯚꯤꯁ ꯑꯣꯏꯕꯤꯔꯕ꯭ꯔꯥ ꯑꯩꯅ ꯅꯍꯥꯟ ꯃꯃꯥꯡꯗ ꯑꯩꯅ ꯍꯌꯦꯡꯒꯤ ꯀꯦꯕ ꯁꯥꯔꯚꯤꯁ ꯕꯨꯛ ꯑꯃ ꯇꯧꯖꯈꯤꯕꯅꯤ ꯕꯨꯛ ꯑꯗꯣ ꯑꯩ ꯀꯦꯟꯁꯦꯜ ꯇꯧꯖꯔꯒꯦ ꯍꯥꯏꯖꯒꯦ ꯇꯧꯕꯅꯤ ꯑꯩ ꯃꯃꯥꯡꯗ ꯂꯨꯄꯥ ꯆꯅꯤꯄꯥꯟꯁꯨ ꯍꯥꯟꯅ ꯄꯦꯃꯦꯟ ꯇꯧꯖꯈ꯭ꯔꯕꯅꯤ ꯄꯦꯃꯦꯟ ꯑꯗꯣ ꯑꯩ ꯁꯤꯒꯤ ꯐꯣꯟ ꯅꯝꯕꯔ ꯖꯤꯄꯦ ꯑꯁꯤꯒꯤ ꯈꯨꯊꯥꯡꯗ ꯔꯤꯐꯟ ꯇꯧꯕꯤꯔꯛꯅꯕ ꯍꯥꯏꯖꯔꯤ